ꯍꯥꯎ ꯌꯨꯝꯗ ꯂꯩꯌꯦ ꯑꯣ ꯅꯪ ꯀꯅꯥ ꯀꯅꯥꯒ ꯂꯥꯛꯏꯅꯣ ꯑꯦ ꯑꯩꯈꯣꯏ ꯍꯨꯏꯗꯤ ꯀꯩꯁꯨ ꯇꯧꯗꯝꯅꯦ ꯂꯥꯛꯑꯣ ꯆꯥꯔꯁꯦ ꯑꯩꯁꯨ ꯆꯥꯅꯤꯡꯉ ꯂꯩꯔꯤꯅꯦ ꯆꯥ ꯂꯣꯜꯂꯝꯃꯨꯔꯣ ꯕꯥꯏ ꯑꯣꯀꯦ ꯉꯍꯥꯛꯇꯪ ꯉꯥꯏꯔꯝꯃꯨꯀꯣ ꯑꯩ ꯊꯣꯛꯂꯛꯀꯦ ꯑꯣ ꯕꯥꯏ ꯌꯥꯔꯦ ꯌꯥꯔꯦ ꯆꯪꯉꯛꯑꯣ ꯑꯩ ꯂꯥꯛꯑꯕꯅꯦ ꯍꯨꯏꯁꯨ ꯂꯣꯏꯅꯢ ꯐꯥꯖꯤꯜꯂꯕꯅꯦ ꯎꯝ ꯎꯝ ꯃꯥꯡꯒꯣꯟꯗ ꯑꯗꯨꯝ ꯆꯥꯁꯤꯜꯂꯁꯦ ꯎꯝ ꯑꯩ ꯉꯍꯥꯛꯇꯪ ꯐꯝꯒꯦ ꯀꯩꯅꯣ ꯆꯥ ꯂꯣꯜꯂꯛꯑꯣ ꯅꯪ ꯉꯍꯥꯛꯇꯪ ꯑꯩꯅ ꯆꯥ ꯂꯣꯜꯂꯛꯀꯦ ꯆꯉꯥꯡꯒ ꯇꯧꯔꯒ ꯊꯛꯁꯦ ꯎꯝ ꯑꯩꯈꯣꯏ ꯃꯅꯥꯛꯀꯤ ꯃꯣꯅꯤꯀꯥꯗꯨꯁꯨ ꯀꯧꯔꯨꯁꯤꯔꯥ ꯕꯥꯏ ꯅꯍꯥꯟꯃꯨꯛ ꯅꯣꯏ ꯂꯥꯛꯄꯗ ꯊꯦꯡꯅꯕꯗꯣ ꯍꯣ ꯍꯣꯏ ꯑꯣ ꯍꯣ ꯍꯣꯏ ꯑꯗꯨꯁꯨ ꯀꯧꯔꯨꯔꯒ ꯑꯩꯈꯣꯏ ꯄꯨꯟꯅ ꯆꯥꯃꯤꯟꯅꯔꯁꯦ ꯅꯪ ꯅꯝꯕꯔ ꯂꯩꯗꯥꯏꯅꯦ ꯅꯪ ꯑꯗꯨꯝ ꯀꯧꯔꯣꯅ ꯑꯩꯗꯤ ꯀꯩꯅꯣ ꯇꯧꯒꯦ ꯆꯥ ꯂꯣꯜꯂꯛꯀꯦ ꯑꯣꯈꯦ ꯑꯣꯀꯦ ꯑꯩ ꯑꯩ ꯍꯥꯏꯒꯦꯀꯣ ꯑꯩ ꯍꯥꯏꯈ꯭ꯔꯕꯅꯦ ꯃꯥ ꯂꯥꯛꯑꯅꯤ ꯑꯗꯣ ꯂꯣꯏꯔꯦ ꯆꯥꯁꯦ ꯑꯩꯈꯣꯏ ꯑꯩꯈꯣꯏ ꯃꯥ ꯍꯣꯏ ꯂꯩꯇ꯭ꯔꯣ ꯑꯩꯈꯣꯏ ꯃꯥ ꯍꯣꯏ ꯀꯔꯝꯀꯥꯟ ꯆꯠꯈ꯭ꯔꯖꯥꯠꯅꯣ ꯇꯧꯏꯁꯤꯕꯣ ꯑꯛꯀꯦ ꯑꯗꯣ ꯑꯩꯈꯣꯏꯗꯪ ꯑꯗꯨꯝ ꯆꯥꯔꯁꯤ ꯀꯩꯁꯨ ꯀꯥꯏꯗꯦ ꯍꯣꯏ ꯑꯗꯣ ꯀꯩꯅꯣ ꯇꯧꯕ꯭ꯔꯣ ꯅꯪ ꯀꯩꯅꯣ ꯆꯥꯅꯤꯡꯕ꯭ꯣꯔꯣ ꯍꯜꯂꯨꯋꯥꯒꯨꯝꯕ ꯂꯩꯌꯦ ꯑꯉꯥꯡꯅ ꯆꯥꯔꯝꯕꯒꯤ ꯑꯣ ꯍꯣ ꯍꯣꯏ ꯌꯦꯡꯉꯁꯦ ꯑꯥ ꯍꯣꯏ ꯍꯣꯏ ꯏꯁ ꯃꯆꯜꯁꯦ ꯌꯥꯝ ꯌꯥꯝꯃꯦ ꯅꯣꯏꯒꯤꯁꯦ ꯀꯥꯏꯗꯒꯤ ꯂꯩꯔꯛꯏꯅꯦꯕ ꯌꯥꯝ ꯌꯥꯝꯃꯜꯂꯦ ꯅꯪ ꯂꯩꯔꯛꯏꯖꯦ ꯊꯣꯏꯗꯤꯡꯒꯁꯦ ꯌꯥꯝ ꯐꯖꯅ ꯍꯥꯞꯄꯦꯕ ꯃꯣꯏꯒꯤꯁꯦ

ꯂꯥꯛꯑꯦ ꯂꯥꯛꯑꯦ ꯃꯣꯅꯤꯀꯥꯁꯨ ꯂꯥꯛꯑꯦ ꯃꯣꯅꯤꯀꯥꯁꯨ ꯂꯥꯛꯑꯒ ꯑꯗꯨꯝ ꯆꯥꯖꯔꯁꯅꯤ ꯎꯝ ꯕꯥꯏ ꯑꯩ ꯑꯩꯈꯣꯏ ꯃꯃꯥ ꯍꯣꯏ ꯈꯔ ꯈꯥꯏꯗꯣꯛꯈ꯭ꯔꯒꯦ ꯑꯗꯨꯒ ꯆꯥꯔꯁꯦ ꯑꯩꯈꯣꯏ ꯆꯥꯁꯨ ꯂꯣꯏꯔꯕꯅꯦ ꯃꯣꯔꯣꯛ ꯌꯥꯝꯅ ꯁꯥꯗ꯭ꯔꯣ ꯎꯝ ꯃꯣꯏ ꯁꯤꯡꯖꯨꯁꯦ ꯃꯣꯔꯣꯛ ꯌꯥꯝꯅ ꯁꯥꯗ꯭ꯔꯣ

ꯑꯣꯏ ꯂꯩꯔꯝꯃꯣ ꯑꯩ ꯀꯩꯅꯣ ꯉꯍꯥꯛꯇꯪ ꯐꯝꯃꯝꯃꯣ ꯅꯣꯏꯕꯥꯅꯤ ꯑꯩ ꯄꯨꯊꯣꯔꯛꯀꯦ ꯁꯤ ꯊꯨꯝ ꯈꯔ ꯍꯥꯞꯆꯤꯟꯁꯤꯔꯥ ꯑꯣ ꯍꯣ ꯍꯣ ꯍꯣꯏ ꯑꯩ ꯇꯧꯔꯛꯀꯦ ꯍꯣꯔꯦꯟ ꯑꯩꯈꯣꯏ ꯃꯥꯅ ꯑꯃꯨꯛ ꯌꯩꯗꯅ ꯍꯩꯕꯨꯝ ꯐꯥꯗ꯭ꯔꯤꯉꯩꯗ ꯍꯦꯛꯑꯦꯅ ꯑꯣꯀꯦ ꯑꯣꯀꯦ ꯕꯥꯏ ꯂꯩꯔꯝꯃꯦ ꯆꯥꯔꯁꯦ